ꯑꯣ ꯑꯩꯒꯤ ꯃꯤꯡ ꯅꯣꯡꯃꯥꯏꯊꯦꯝ ꯀꯨꯟꯖꯦꯁꯣꯔꯤ ꯀꯧꯋꯦꯕꯀꯣ ꯑꯩꯁꯦ ꯆꯤꯜꯗ꯭ꯔꯦꯟ ꯍꯣꯝꯗꯒꯤ ꯇꯧꯖꯔꯛꯑꯝꯕꯅꯦ ꯑꯩꯈꯣꯏ ꯑꯉꯥꯡꯒꯤ ꯄꯣꯠ ꯈꯔ ꯅꯣꯏꯒꯤ ꯗꯨꯀꯥꯟꯗꯨꯗꯒꯤ ꯏꯁꯇꯦꯁꯟꯅꯔꯤꯗꯨꯗꯒꯤ ꯂꯧꯅꯤꯡꯕ ꯑꯗꯨꯒꯤ ꯃꯇꯥꯡꯗ ꯍꯪꯒꯦꯅ ꯇꯧꯔꯛꯑꯝꯕꯅꯦ ꯁꯣꯝꯒꯤ ꯗꯨꯀꯥꯟꯁꯤꯗ ꯀꯩꯀꯩ ꯍꯧꯖꯤꯛ ꯀꯥꯟꯁꯦ ꯑꯣꯐꯔ ꯄꯤꯕ ꯗꯤꯁꯀꯥꯎꯟ ꯄꯤꯕꯒꯨꯝꯕ ꯀꯩꯀꯩ ꯂꯩꯕꯅꯣ ꯑꯣ ꯑꯗꯨ ꯍꯧꯖꯤꯛ ꯄꯣꯠꯁꯤ ꯕꯨꯛꯇꯁꯨ ꯃꯈꯟ ꯃꯈꯟ ꯂꯩꯗꯅ ꯑꯗꯨꯝꯕꯁꯤ ꯀꯌꯥꯝ ꯃꯈꯟ ꯀꯌꯥꯝ ꯂꯩꯕꯅꯣ ꯕꯨꯛꯁꯤ ꯀꯌꯥ ꯀꯌꯥ ꯈ꯭ꯋꯥꯏꯗꯩ ꯌꯥꯝꯗꯕꯅ ꯀꯌꯥꯝ ꯄꯤꯕꯅꯣꯗꯣ ꯌꯥꯝꯕꯅ ꯀꯌꯥꯃꯨꯛꯀꯤ ꯆꯥꯡꯗ ꯂꯩ ꯕꯨꯛꯀꯤꯁꯦ

ꯑꯣ ꯑꯗꯒꯤ ꯄꯦꯟꯁꯤꯜꯒꯨꯝꯕ ꯀꯣꯂꯣꯝꯒꯨꯝꯕꯁꯤꯅ ꯀꯃꯥꯏ ꯂꯩꯕ ꯍꯧꯖꯤꯛꯀꯥꯟꯁꯦ ꯑꯣ ꯑꯗꯒꯤ ꯀꯩꯅꯣ ꯃꯔꯀꯔ ꯄꯦꯟꯒꯨꯝꯕꯁꯨ ꯑꯗꯨꯝ ꯐꯪꯅꯤꯀꯣ ꯁꯤꯁꯨ ꯁꯣꯝꯒꯤ ꯗꯨꯀꯥꯟꯗꯩ ꯑꯣ ꯑꯗꯒꯤ ꯑꯉꯥꯡꯒꯤ ꯄ꯭ꯔꯦꯛꯇꯤꯀꯦꯜꯒꯨꯝ ꯚꯣꯀꯦꯁꯅꯦꯜ ꯀꯩꯀꯩ ꯁꯥꯅꯉꯥꯏꯒꯤ ꯀ꯭ꯔꯤꯌꯦꯠ ꯄꯦꯄꯔꯒꯨꯝꯕꯁꯨ ꯑꯗꯨꯝ ꯐꯪꯗ꯭ꯔꯥ ꯑꯣ ꯑꯩꯈꯣꯏꯁꯤ ꯆꯤꯜꯗ꯭ꯔꯦꯟ ꯍꯣꯝꯒꯤ ꯑꯣꯏꯕꯅꯦꯕꯀꯣ ꯑꯗꯨꯅ ꯃꯌꯥꯝꯗꯒꯤ ꯄꯤꯕꯗꯒꯤ ꯑꯩꯈꯣꯏꯗ ꯈꯔ ꯇꯥꯅ ꯍꯦꯟꯅ ꯑꯗꯨꯝꯕꯒꯤ ꯃꯑꯣꯡ ꯃꯑꯣꯡꯗꯗꯤ ꯀꯃꯥꯏꯅ ꯂꯩ ꯄꯤꯕꯗꯣ ꯎꯝ ꯍꯧꯖꯤꯛ ꯁꯣꯝꯒꯤ ꯗꯨꯀꯥꯟꯁꯦ ꯕꯖꯥꯔ ꯃꯌꯥꯏ ꯃꯛꯇ ꯑꯣꯏꯗꯣꯏꯔꯥ ꯕꯖꯥꯔ ꯀꯥꯏ ꯋꯥꯏꯗꯅꯣ ꯑꯣ ꯑꯩꯈꯣꯏꯒꯤ ꯏꯃꯥꯟꯅꯕꯁꯤꯡ ꯑꯃꯅ ꯍꯥꯏꯔꯛꯄ ꯁꯨꯃꯥꯏꯅ ꯀꯩꯅꯣ ꯂꯩꯌꯦꯅ ꯑꯗꯨꯒꯤ ꯀꯩꯅꯣ ꯇꯧꯖꯔꯛꯄꯅꯦ ꯑꯗꯨ ꯑꯣꯏꯗꯤ ꯑꯩꯈꯣꯏꯒꯤ ꯑꯉꯥꯡꯒꯤ ꯕꯨꯛ ꯇꯔꯥ ꯄꯤꯕꯗꯣ ꯑꯗꯨꯗ ꯗꯖꯟ ꯃꯉꯥꯒꯨꯝꯕ ꯑꯃ ꯑꯗꯒꯤ ꯐꯣꯔ ꯂꯥꯏꯟꯗ ꯗꯖꯟ ꯑꯅꯤꯒꯨꯝꯕ ꯑꯃ ꯑꯗꯒꯤ ꯀꯨꯟ ꯄꯤꯕꯗ ꯗꯖꯟ ꯑꯅꯤ ꯑꯗꯒꯤ ꯌꯥꯡꯈꯩ ꯄꯤꯕꯒꯨꯝꯕꯗꯁꯨ ꯗꯖꯟ ꯑꯅꯤꯒꯨꯝꯕ ꯑꯗꯨꯃꯥꯏꯅ ꯑꯗꯨꯝ ꯗꯦꯂꯤꯚꯔꯤ ꯁꯔꯚꯤꯁꯇꯤ ꯂꯩꯒꯗ꯭ꯔꯥ ꯑꯣ ꯑꯩꯈꯣꯏꯁꯨ ꯀꯩꯅꯣ ꯑꯗꯨꯝ ꯗꯥꯝꯗꯅꯦ ꯑꯗꯨꯅ ꯑꯗꯨꯕꯨꯗꯤ ꯏꯔꯥꯏ ꯂꯥꯏꯅ ꯈꯪꯅꯤ ꯀꯩꯅꯣ ꯗꯥꯝꯗꯅꯦꯕ

ꯍꯣꯏ ꯍꯣꯏ ꯑꯗꯨꯑꯣꯏꯗꯤ ꯑꯗꯨꯝ ꯉꯁꯥꯏ ꯑꯩꯅ ꯍꯥꯏꯖꯈꯤꯕ ꯄꯣꯠꯉꯩꯗꯣ ꯑꯗꯨꯝ ꯗꯦꯂꯤꯚꯔꯤ ꯇꯧꯕꯤꯔꯛꯑꯣ ꯑꯗꯣ ꯍꯣꯔꯦꯟ ꯂꯥꯛꯑꯝꯗꯥꯏ ꯁꯤ ꯅꯝꯕꯔꯁꯤꯗ ꯑꯗꯨꯝ ꯀꯣꯜ ꯇꯧꯕꯤꯔꯛꯑꯣ ꯍꯣꯏ ꯍꯣꯏ ꯍꯣꯏ ꯌꯥꯝ ꯅꯨꯡꯉꯥꯏꯖꯔꯦ ꯑꯗꯨꯗꯤ ꯎꯝ